ꯇꯥꯡ ꯇꯔꯥꯃꯉꯥ ꯊꯥ ꯇꯔꯥꯃꯥꯊꯣꯏ ꯏꯪ ꯂꯤꯁꯤꯡ ꯑꯃꯒ ꯆꯃꯥꯄꯜꯒ ꯃꯧꯗ꯭ꯔꯥꯅꯤꯄꯥꯟ ꯇꯥꯡ ꯀꯨꯟꯇꯔꯨꯛ ꯊꯥ ꯇꯔꯥꯅꯤꯊꯣꯏ ꯏꯪ ꯂꯤꯁꯤꯡ ꯑꯃꯒ ꯆꯃꯥꯄꯜꯒ ꯃꯧꯗ꯭ꯔꯥꯇꯔꯦꯠ ꯇꯥꯡ ꯀꯨꯟꯇꯔꯨꯛ ꯊꯥ ꯑꯃ ꯏꯪ ꯂꯤꯁꯤꯡ ꯑꯅꯤ ꯇꯥꯡ ꯇꯔꯥ ꯇꯔꯨꯛ ꯊꯥ ꯇꯔꯨꯛ ꯏꯪ ꯂꯤꯁꯤꯡꯑꯅꯤꯒ ꯇꯔꯥꯅꯤꯊꯣꯏ ꯇꯥꯡ ꯇꯔꯥ ꯊꯥ ꯃꯉꯥ ꯏꯪ ꯂꯤꯁꯤꯡ ꯑꯅꯤꯒ ꯇꯔꯥꯅꯤꯄꯥꯜ